ꯑꯩꯈꯣꯏꯒꯤ ꯂꯩꯔꯤꯕ ꯏꯪꯈꯣꯜ ꯑꯣꯏꯅ ꯂꯩꯔꯤꯕ ꯑꯁꯤ ꯂꯧ ꯄꯔꯤ ꯇꯔꯥꯅꯤ ꯑꯃꯁꯨꯡ ꯂꯧꯕꯨꯛ ꯑꯣꯏꯅ ꯂꯩꯔꯤꯕ ꯑꯁꯤꯅ ꯂꯧ ꯄꯔꯤ ꯇꯔꯥꯃꯉꯥꯅꯤ ꯑꯁꯤꯅ ꯃꯔꯝ ꯑꯣꯏꯔꯒ ꯑꯩ ꯂꯧ ꯄꯔꯤ ꯑꯁꯤ ꯑꯗꯨꯛꯀꯤ ꯃꯇꯤꯛ ꯌꯥꯝꯕꯅ ꯃꯔꯝ ꯑꯣꯏꯔꯒ ꯑꯩꯍꯥꯛ ꯈꯛꯇꯅ ꯍꯣꯠꯅꯕ ꯉꯝꯗꯕꯅꯤꯅ ꯑꯩꯍꯥꯛꯅ ꯃꯤ ꯈꯔ ꯑꯃ ꯅꯦꯛꯂꯦ ꯍꯥꯏꯔꯒ ꯑꯍꯥꯟꯕ ꯃꯇꯝꯗ ꯂꯧꯕꯨꯛ ꯑꯁꯤꯗ ꯂꯧꯕꯨꯛ ꯑꯁꯤꯕꯨ ꯑꯩꯍꯥꯛꯅ ꯐꯧ ꯂꯤꯡꯍꯟꯗꯨꯅ ꯑꯃꯁꯨꯡ ꯌꯨꯝꯒꯤ ꯍꯤꯡꯒꯣꯜ ꯑꯁꯤꯁꯤꯡꯁꯤꯗꯅ ꯑꯩꯍꯥꯛꯅ ꯃꯍꯩ ꯃꯔꯣꯡ ꯀꯌꯥ ꯑꯃ ꯊꯥꯍꯜꯂꯤ ꯃꯍꯩ ꯃꯔꯣꯡ ꯊꯥꯍꯜꯂꯤ ꯑꯃꯁꯨꯡ ꯂꯧꯒꯤ ꯂꯣꯛꯄ ꯃꯇꯝ ꯑꯣꯏꯔꯛꯄ ꯃꯇꯝꯗꯅ ꯃꯤ ꯅꯦꯛꯂꯦ ꯍꯥꯏꯔꯒ ꯂꯧ ꯑꯁꯤ ꯈꯥꯎꯍꯜꯂꯕ ꯃꯇꯨꯡꯗ ꯂꯧ ꯑꯁꯤ ꯑꯩꯈꯣꯏꯒꯤ ꯌꯨꯝꯗ ꯁꯤꯖꯤꯟꯅꯕ ꯀꯣꯟꯅꯅꯕꯒꯤꯗꯃꯛꯇ ꯊꯝꯍꯧꯔꯦ ꯍꯥꯏꯔꯒ ꯈꯔꯅ ꯂꯩꯇ ꯂꯥꯏꯔꯁꯤꯡꯗ ꯌꯦꯟꯊꯣꯛꯂꯦ ꯍꯥꯏꯔꯕ ꯃꯇꯨꯡꯗ ꯂꯦꯝꯍꯧꯕ ꯈꯔꯅ ꯑꯃꯨꯛ ꯕꯖꯥꯔꯗ ꯄꯨꯔꯛꯂꯦ ꯍꯥꯏꯔꯒ ꯌꯣꯟꯊꯣꯛꯂꯤ ꯑꯗꯨꯒ ꯃꯍꯩ ꯃꯔꯣꯡꯁꯤꯡ ꯑꯩꯅ ꯍꯤꯡꯒꯣꯜꯗ ꯊꯥꯖꯕꯁꯤꯡ ꯑꯗꯨꯅ ꯑꯩꯈꯣꯏ ꯑꯗꯨꯁꯨ ꯂꯝ ꯑꯗꯨ ꯆꯥꯎꯕꯅ ꯃꯔꯝ ꯑꯣꯏꯔꯒ ꯑꯩꯍꯥꯛ ꯈꯛꯇꯅ ꯁꯤꯖꯤꯟꯅꯕ ꯑꯃꯗꯤ ꯆꯂꯥꯏꯕ ꯉꯝꯗꯕꯅ ꯃꯤ ꯈꯔ ꯅꯦꯛꯂꯦ ꯍꯥꯏꯔꯒ ꯃꯈꯣꯏꯅ ꯊꯥꯔꯤꯕ ꯑꯩꯍꯥꯛꯅ ꯊꯥꯔꯤꯕꯁꯤꯡ ꯑꯗꯨ ꯂꯣꯏꯅ ꯃꯇꯝ ꯆꯥꯔꯛꯄ ꯃꯇꯝꯗ ꯍꯦꯛꯂꯦ ꯍꯥꯏꯔꯒ ꯃꯈꯣꯏꯅ ꯍꯦꯛꯂꯛꯑꯒ ꯑꯩꯅ ꯇ꯭ꯔꯛꯇ ꯍꯥꯞꯂꯒ ꯕꯖꯥꯔꯗ ꯄꯨꯏ ꯑꯃꯁꯨꯡ ꯑꯩꯍꯥꯛꯀꯤ ꯌꯨꯝꯗ ꯁꯤꯖꯤꯟꯅꯕ ꯀꯣꯟꯅꯅꯕꯒꯤꯗꯃꯛꯇ ꯊꯝꯍꯧꯔꯦ ꯍꯥꯏꯔꯒ ꯂꯩꯇ ꯂꯥꯏꯔꯁꯤꯡꯗ ꯑꯁꯤꯁꯨ ꯌꯦꯟꯊꯣꯛꯄ ꯌꯥꯕ ꯀꯌꯥ ꯑꯃꯁꯨ ꯌꯦꯟꯊꯣꯛꯂꯦ ꯍꯥꯏꯔꯒ ꯃꯁꯤ ꯑꯩꯍꯥꯛꯅ ꯑꯔꯦꯝꯕꯁꯤꯡ ꯑꯗꯨꯕꯨ ꯕꯖꯥꯔꯗ ꯄꯨꯗꯨꯅ ꯌꯣꯜꯂꯤ ꯃꯁꯤꯗꯒꯤ ꯐꯪꯂꯛꯄ ꯄꯩꯁꯥ ꯑꯗꯨꯅ ꯑꯩꯍꯥꯛꯅ ꯉꯁꯥꯏ ꯅꯦꯛꯂꯨꯕ ꯃꯤꯁꯤꯡ ꯁꯤꯟꯃꯤꯁꯤꯡ ꯑꯗꯨꯁꯨ ꯃꯁꯥꯒꯤ ꯑꯣꯏꯖꯕ ꯇꯣꯂꯣꯞ ꯄꯤꯊꯣꯛ ꯄꯩꯁꯥ ꯄꯤꯖꯩ ꯄꯤꯊꯣꯛꯏ ꯑꯗꯨꯒ ꯑꯩꯍꯥꯛꯀꯤ ꯐꯪꯉꯛꯄ ꯄꯩꯁꯥ ꯑꯗꯨꯅ ꯏꯃꯨꯡꯁꯨ ꯄꯨꯖꯩ